ꯑꯩꯅ ꯃꯐꯝ ꯑꯃꯗ ꯆꯠꯅꯉꯥꯏꯒꯤꯗꯃꯛꯇ ꯇꯦꯛꯁꯤ ꯗ꯭ꯔꯥꯏꯕꯔ ꯑꯃꯗꯒꯤ ꯇꯦꯛꯁꯤ ꯑꯃ ꯄꯨꯡ ꯇꯔꯥꯗ ꯂꯥꯛꯅꯉꯥꯏꯒꯤꯗꯃꯛꯇ ꯑꯩꯅ ꯍꯥꯏꯈꯤ ꯑꯗꯨꯕꯨ ꯅꯨꯄꯥ ꯑꯗꯨꯅ ꯊꯋꯥ ꯁꯥꯗꯕꯗꯒꯤ ꯄꯨꯡ ꯇꯔꯥꯃꯥꯊꯣꯏꯗ ꯂꯥꯛꯏ ꯑꯗꯨꯒ ꯅꯨꯄꯥ ꯑꯗꯨꯗ ꯑꯩꯅ ꯅꯪꯅ ꯃꯇꯝ ꯆꯥꯅ ꯂꯥꯛꯇ꯭ꯔꯕꯅꯤꯅ ꯅꯪꯒꯤ ꯇꯦꯛꯁꯤ ꯑꯗꯨ ꯀꯦꯟꯁꯦꯜ ꯑꯣꯏꯔꯒꯅꯤ ꯍꯥꯏꯗꯨꯅ ꯍꯥꯏꯈꯤ